ꯃꯅꯤꯄꯨꯔꯗ ꯈ꯭ꯋꯥꯏꯗꯒꯤ ꯑꯅꯧꯕ ꯃꯃꯤ ꯀꯨꯝꯍꯩꯁꯤꯡ ꯀꯥꯞꯂꯤꯕ ꯃꯔꯨ ꯑꯣꯏꯕ ꯁꯤꯅꯤꯃꯥ ꯍꯣꯜ ꯅꯠꯇ꯭ꯔꯒ ꯃꯜꯇꯤꯄ꯭ꯂꯦꯛꯁꯤꯡ ꯑꯁꯤꯗꯤ ꯇꯥꯟꯊꯥ ꯏꯟꯇꯔꯇꯦꯟꯃꯦꯟ ꯔꯤꯝꯁ ꯔꯣꯠ ꯄ꯭ꯔꯇꯥꯞ ꯇꯣꯀꯤꯁ ꯄꯧꯅꯥ ꯕꯖꯔ ꯀꯨꯃꯦꯛꯁ ꯁꯤꯇꯤ ꯁꯦꯟꯇꯔ ꯀꯛꯋꯥ ꯃꯨꯚꯤꯒꯤ ꯇꯤꯀꯦꯠꯁꯒꯤ ꯄ꯭ꯔꯥꯏꯁ ꯑꯗꯨꯅ ꯆꯥ ꯑꯅꯤꯗꯒꯤ ꯂꯤꯁꯤꯡ ꯑꯃꯒ ꯆꯥ ꯃꯉꯥꯒꯤ ꯔꯦꯟꯖꯇ ꯂꯩꯕꯅꯤ